ꯂꯧꯃꯤꯁꯤꯡꯅ ꯃꯁꯥ ꯃꯊꯟꯇ ꯁꯤꯖꯕꯒꯤ ꯃꯔꯝ ꯍꯥꯏꯔꯒꯗꯤ ꯃꯈꯣꯏꯅ ꯋꯥꯅ ꯍꯣꯠꯅꯖꯔꯤꯕ ꯄꯣꯠꯊꯣꯛꯁꯤꯡ ꯍꯥꯏꯕꯗꯤ ꯐꯧ ꯑꯣꯏꯔꯣ ꯑꯗꯒꯤ ꯑꯥꯜꯂꯨ ꯇꯤꯜꯍꯧ ꯍꯋꯥꯏ ꯑꯣꯏꯔꯣ ꯃꯗꯨ ꯃꯌꯥꯝꯗꯣ ꯂꯣꯛꯄ ꯂꯣꯏꯔꯀꯥꯟꯗ ꯍꯥꯏꯗꯤ ꯌꯣꯟꯐꯝ ꯃꯥꯔꯀꯦꯠ ꯃꯥꯔꯀꯦꯠ ꯌꯧꯔꯛꯑꯀꯥꯟꯗ ꯍꯥꯏꯗꯤ ꯃꯥꯔꯀꯦꯠꯀꯤ ꯔꯦꯠꯇꯨꯅ ꯌꯥꯝ ꯅꯦꯝꯃꯀꯥꯟꯗ ꯍꯥꯏꯗꯤ ꯃꯣꯏꯅ ꯂꯦꯕꯔ ꯊꯥꯊꯔꯤꯕ ꯑꯗꯒꯤ ꯍꯥꯏꯗꯤ ꯆꯪꯈ꯭ꯔꯤꯕ ꯑꯦꯃꯥꯎꯟꯗꯨꯒ ꯌꯥꯝ ꯊꯤꯅ ꯈꯦꯠꯅꯔꯛꯄꯗꯨ ꯅ ꯃꯔꯝ ꯑꯣꯏꯔꯒ ꯂꯧꯃꯤꯁꯤꯡꯁꯦ ꯑꯌꯥꯝꯕꯅ ꯁꯨꯏꯁꯥꯠ ꯇꯧꯕꯒꯤ ꯃꯔꯝ ꯑꯃ ꯑꯣꯏ ꯃꯔꯝ ꯑꯗꯨꯅ ꯉꯁꯤ ꯃꯇꯧ ꯀꯔꯝꯅ ꯊꯤꯡꯒꯗꯒꯦ ꯍꯥꯏꯔꯒꯗꯤ ꯁꯔꯀꯥꯔꯒꯤ ꯑꯈꯟꯅꯕ ꯃꯤꯠꯌꯦꯡ ꯑꯃ ꯆꯪꯕꯒ ꯂꯣꯏꯅꯅ ꯃꯈꯣꯏꯅ ꯋꯥꯅ ꯎꯖꯔꯤꯕ ꯄꯣꯠ ꯂꯧꯃꯤꯁꯤꯡꯒꯤ ꯑꯣꯏꯕ ꯄ꯭ꯔꯗꯛꯁꯤꯡ ꯄꯣꯠꯊꯣꯛꯁꯤꯡ ꯑꯗꯨ ꯁꯔꯀꯥꯔꯅ ꯂꯧꯁꯤꯟꯕꯤꯔꯒ ꯍꯥꯏꯗꯤ ꯃꯥꯔꯀꯦꯠ ꯔꯦꯠꯇ ꯌꯣꯟꯂꯤꯕ ꯑꯗꯨꯒꯨꯝꯅ ꯁꯔꯀꯥꯔꯅ ꯌꯣꯟꯕ ꯉꯝꯅꯕ ꯍꯥꯏꯗꯤ ꯂꯧꯃꯤꯁꯤꯡꯗꯒꯤ ꯃꯃꯜ ꯋꯥꯡꯅ ꯂꯧꯔꯒ ꯑꯗꯨꯝ ꯁꯔꯀꯥꯔꯅ ꯑꯍꯣꯡꯕ ꯃꯃꯜꯗ ꯑꯗꯨꯝ ꯌꯣꯟꯊꯣꯛꯄꯤꯕꯗ ꯀꯩꯁꯨ ꯑꯀꯥꯏꯕ ꯂꯩꯔꯣꯏ ꯃꯗꯨꯅ ꯂꯧꯃꯤꯁꯤꯡꯒꯤ ꯑꯣꯏꯕ ꯍꯥꯏꯗꯤ ꯑꯃꯥꯡꯕꯁꯤꯡꯗꯒꯤ ꯀꯟꯕ ꯉꯝꯒꯅꯤ ꯂꯩꯉꯥꯛꯅ ꯂꯧꯈꯠꯄ ꯌꯥꯕ ꯈꯣꯡꯊꯥꯡ ꯍꯥꯏꯔꯒꯗꯤ ꯂꯧꯃꯤꯁꯤꯡꯕꯨ ꯃꯇꯝ ꯆꯥꯅ ꯍꯥꯏꯗꯤ ꯃꯈꯣꯏꯒꯤ ꯄꯣꯠꯊꯣꯛꯁꯤꯡ ꯑꯗꯨꯕꯨ ꯂꯧꯈꯠꯄꯤꯔꯒ ꯀꯣꯜ ꯏꯁꯇꯣꯔꯦꯖꯀꯨꯝꯕ ꯑꯃꯗ ꯊꯝꯕꯤꯔꯒ ꯍꯥꯏꯗꯤ ꯃꯥꯏ ꯃꯥꯏꯒꯤ ꯁꯤꯖꯟꯒꯤ ꯃꯇꯨꯡ ꯏꯟꯅ ꯄꯣꯠꯊꯣꯛꯁꯤꯡ ꯑꯗꯨꯕꯨ ꯌꯣꯟꯕꯤꯕ ꯇꯥꯔꯒꯗꯤ ꯂꯧꯃꯤꯁꯤꯡ ꯒꯤ ꯑꯋꯥꯕꯗꯣ ꯈꯔꯗ ꯑꯣꯏꯔꯁꯨ ꯀꯣꯛꯀꯅꯤ